ꯁꯤ ꯂꯝꯖꯤꯡꯕ ꯀꯦꯞ ꯁꯔꯕꯤꯁ ꯑꯣꯏꯕꯤꯔꯕ꯭ꯔꯥ ꯑꯩꯒꯤ ꯃꯤꯡ ꯀꯨꯟꯖꯔꯁꯣꯔꯤ ꯀꯧꯏ ꯑꯩ ꯀꯛꯆꯤꯡꯗꯒꯤꯅꯤ ꯗꯦꯠ ꯐꯤꯐꯇꯤꯟꯗ ꯑꯩꯅ ꯅꯣꯏꯒꯤ ꯑꯦꯖꯦꯟꯁꯤꯗꯒꯤ ꯏꯝꯐꯥꯜ ꯇꯨ ꯀꯛꯆꯤꯡꯒꯤ ꯑꯩ ꯑꯦꯛꯖꯥꯝ ꯑꯃ ꯆꯠꯅꯕ ꯕꯨꯛ ꯑꯃ ꯑꯣꯗꯔ ꯇꯧꯖꯕꯅꯤ ꯑꯗꯨꯗ ꯃꯇꯝꯗꯨꯗ ꯌꯥꯅꯈꯤꯕ ꯄꯦꯗꯨꯗ ꯉꯁꯤ ꯗꯦꯠ ꯇꯣꯏꯟꯇꯤ ꯁꯤꯗ ꯑꯩ ꯑꯦꯛꯖꯥꯝ ꯆꯠꯂꯦ ꯑꯗꯨꯒ ꯗꯔꯥꯏꯕꯔꯅ ꯄꯩꯁꯥ ꯑꯩꯅ ꯍꯥꯟꯅ ꯄꯤꯈꯤꯕꯗꯨꯗꯒꯤ ꯍꯦꯟꯅ ꯑꯦꯛꯁꯇ꯭ꯔꯥ ꯄꯩꯁꯥ ꯄꯤꯔꯣ ꯍꯥꯏꯔꯦ ꯑꯩ ꯃꯔꯝ ꯀꯔꯤꯒꯤꯅꯣ ꯍꯥꯟꯅ ꯑꯣꯜꯔꯦꯗꯤ ꯄꯤꯈ꯭ꯔꯕ ꯄꯣꯠꯅꯤ ꯍꯥꯏꯕꯗ ꯊꯥꯎ ꯃꯃꯟ ꯍꯦꯟꯒꯠꯂꯤꯒ ꯑꯗꯒꯤ ꯑꯩꯒꯤ ꯃꯇꯝ ꯁꯥꯡꯅ ꯂꯧꯏ ꯑꯗꯨꯃꯥꯏꯅ ꯍꯥꯏꯔ ꯂꯩꯔꯦ ꯍꯥꯟꯅ ꯑꯩꯅꯁꯨ ꯍꯥꯏꯈꯤꯕꯗꯨꯅꯤ ꯑꯩ ꯈꯔ ꯊꯦꯡꯕ ꯌꯥꯏꯑꯅ ꯑꯗꯨ ꯅꯣꯏꯅ ꯌꯥꯅꯤꯅ ꯑꯗꯨꯝ ꯑꯩꯅ ꯍꯥꯟꯅ ꯄꯩꯁꯥ ꯄꯤꯅꯈ꯭ꯔꯦ ꯑꯗꯨꯒ ꯍꯧꯖꯤꯛ ꯍꯧꯖꯤꯛꯅ ꯑꯃꯨꯛ ꯑꯃ ꯑꯃꯨꯛ ꯍꯥꯏꯔꯦ ꯃꯁꯨꯃꯥꯏꯅ ꯃꯇꯨꯡꯗ ꯇꯧꯕꯤꯒꯅꯨ ꯗꯔꯥꯏꯕꯔꯗꯨ ꯑꯦꯛꯁꯟ ꯂꯧꯈꯠꯄꯤꯌꯨ ꯅꯠꯇ꯭ꯔꯒ ꯁꯨꯃꯥꯏꯅ ꯀ꯭ꯂꯥꯏꯟꯁꯤꯡꯗ ꯅꯨꯡꯉꯥꯏꯔꯣꯏꯗꯧꯕ ꯑꯣꯏꯇꯥꯔꯗꯤ ꯅꯣꯏꯒꯤ ꯀꯩꯅꯣꯁꯤ ꯑꯦꯖꯦꯟꯁꯤꯁꯦ ꯃꯤꯌꯥꯝꯅ ꯄꯥꯝꯅꯔꯛꯇꯕ ꯌꯥꯏ